ꯑꯩꯒꯤ ꯇꯨꯡꯒꯤ ꯀꯦꯔꯤꯌꯥꯔꯒꯤꯗꯃꯛꯇ ꯊꯕꯛ ꯑꯁꯤ ꯑꯩꯅ ꯍꯧꯖꯤꯛ ꯍꯧꯖꯤꯛ ꯂꯩꯔꯤꯕ ꯀ꯭ꯋꯥꯂꯤꯐꯤꯀꯦꯁꯟ ꯑꯁꯤꯅ ꯏꯂꯤꯖꯤꯕꯜ ꯑꯣꯏꯕ ꯊꯕꯛꯁꯤꯡ ꯑꯁꯤ ꯑꯌꯥꯝꯕ ꯃꯇꯝꯗ ꯇ꯭ꯔꯥꯏ ꯇꯧꯗꯨꯅ ꯑꯃꯗꯤ ꯑꯩ ꯏꯁꯥꯃꯛ ꯀꯟꯅ ꯍꯣꯠꯅꯖꯗꯨꯅ ꯇꯨꯡꯒꯤ ꯀꯦꯔꯤꯌꯔ ꯁꯦꯝꯅꯕꯒꯤꯗꯃꯛ ꯀꯟꯅ ꯍꯣꯠꯅꯖꯔꯤ